ꯑꯩꯅ ꯐ꯭ꯂꯤꯞꯀꯥꯔꯠꯇꯒꯤ ꯏ ꯕꯨꯛ ꯑꯃ ꯀꯛꯄꯅꯦ ꯃꯗꯨ ꯑꯩꯒꯤ ꯂꯦꯞꯇꯣꯞ ꯂꯩꯇꯕꯅꯤꯅ ꯐꯣꯟꯗ ꯄꯥꯕꯗꯣ ꯃꯌꯦꯛꯁꯨ ꯀꯨꯞꯄꯅ ꯄꯥꯕꯗ ꯐꯔꯛ ꯈꯔ ꯇꯥꯏ ꯃꯌꯦꯛ ꯁꯦꯡꯗꯕ ꯈꯔꯁꯨ ꯌꯥꯎꯋꯤ ꯑꯗꯨꯅ ꯃꯌꯥꯝꯅ ꯏ ꯕꯨꯛ ꯅꯠꯇꯕ ꯑꯇꯣꯞꯄ ꯐꯤꯖꯤꯀꯦꯜ ꯑꯣꯏꯅ ꯑꯣꯏꯕ ꯂꯩꯔꯒ ꯁꯤꯖꯤꯟꯅꯕꯤꯌꯨ